ꯆꯤꯡ ꯀꯥꯕꯁꯤ ꯑꯩꯒꯤ ꯏꯄꯥꯅ ꯑꯩꯅ ꯄꯨꯡꯀꯛ ꯆꯥꯎꯔꯛꯄ ꯃꯇꯝꯗ ꯆꯤꯡꯗ ꯁꯤꯡ ꯆꯟꯕ ꯆꯠꯂꯤ ꯑꯩꯅ ꯑꯉꯥꯡ ꯑꯣꯏꯔꯤꯕꯅꯤꯅ ꯑꯁꯤꯡꯕ ꯍꯥꯏꯗꯨꯁꯨ ꯑꯣꯏꯗ꯭ꯔꯤꯕꯅꯤꯅ ꯑꯩꯅ ꯁꯤꯡ ꯑꯀꯪꯕꯗꯨ ꯆꯤꯡꯅꯕ ꯍꯣꯠꯅꯕꯗ ꯆꯤꯊꯦꯛꯇ ꯅꯥꯟꯗꯔꯒ ꯇꯨꯕꯗ ꯑꯩꯅ ꯅꯥꯒꯤꯕ ꯋꯥꯒꯤꯕ ꯑꯗꯨ ꯄꯨꯝꯅꯃꯛꯇꯨ ꯅꯥꯊꯩꯔꯒ ꯁꯤꯡꯗꯨ ꯑꯩꯒꯤ ꯀꯣꯛꯊꯣꯡ ꯐꯥꯅꯕ ꯍꯣꯠꯅꯔꯒ ꯌꯨꯝ ꯌꯧꯔꯒ ꯄꯨꯔꯛꯄ ꯃꯇꯝꯗ ꯖꯤꯝꯗ ꯁꯤꯖꯤꯟꯅꯔꯕ ꯃꯇꯝꯗ ꯃꯗꯨꯅ ꯊꯣꯡ ꯊꯥꯛꯑꯒ ꯆꯥꯔꯒ ꯄꯣꯊꯥꯕ ꯃꯇꯝꯗꯗꯤ ꯉꯁꯥꯏ ꯋꯥꯒꯤꯕꯗꯨ ꯀꯥꯎꯒ꯭ꯔꯦ ꯑꯃꯅ ꯋꯥꯔꯨꯔꯕꯅꯤꯅ ꯆꯥꯛ ꯈꯔ ꯍꯦꯟꯅ ꯆꯥꯔꯦ ꯑꯉꯥꯡ ꯑꯣꯏꯔꯤꯕꯅꯤꯅ ꯑꯩꯅ ꯏꯄꯥꯗ ꯑꯁ ꯑꯩꯗꯤ ꯋꯥꯔꯨꯔꯗꯤ ꯆꯥꯛ ꯌꯥꯝ ꯆꯥꯏ ꯍꯥꯏ ꯏꯄꯥꯅ ꯎꯝ ꯑꯩꯈꯣꯏꯒꯤ ꯆꯍꯤ ꯃꯇꯥꯡꯁꯤ ꯌꯧꯔꯒꯗꯤ ꯈꯪꯉꯅꯤ ꯍꯌꯦꯡꯅ ꯑꯩꯈꯣꯏꯒꯤ ꯆꯍꯤ ꯃꯇꯥꯡꯁꯤ ꯌꯧꯔꯒ ꯅꯣꯏꯁꯨ ꯌꯥꯝꯅ ꯆꯥꯕ ꯌꯥꯕ꯭ꯔꯥ ꯌꯦꯡꯎ ꯏꯄꯥꯅ ꯍꯥꯏ ꯃꯇꯝꯗꯨꯗ ꯀꯔꯤꯅꯣꯅꯦ ꯋꯥꯔꯨꯔꯒ ꯆꯥꯛ ꯌꯥꯝ ꯆꯥꯏ ꯃꯥꯅ ꯆꯥꯛ ꯌꯥꯝ ꯆꯥꯕ ꯌꯥꯗꯦ ꯍꯥꯏꯁꯦ ꯀꯔꯤꯒꯤꯅꯣ ꯏꯄꯥꯅ ꯍꯥꯏꯔꯤꯁꯤꯕꯣ ꯍꯥꯏꯅ ꯈꯜꯂꯤ ꯑꯗꯨ ꯍꯧꯖꯤꯛ ꯑꯩꯅ ꯆꯍꯤ ꯍꯨꯝꯗ꯭ꯔꯥꯉꯥ ꯆꯉꯛꯂꯕ ꯃꯇꯝꯗꯗꯤ ꯃꯗꯨꯒꯤ ꯏꯄꯥꯅ ꯍꯥꯏꯒꯤꯕꯗꯨ ꯍꯧꯖꯤꯛꯇ ꯅꯤꯡꯖꯤꯡꯉꯛꯏ ꯑꯣ ꯏꯄꯥꯅ ꯍꯥꯏꯒꯤꯕꯗꯨ ꯁꯤ ꯑꯣꯏꯔꯦ ꯍꯥꯏꯕꯗꯣ ꯆꯤꯡ ꯀꯥꯕꯗꯨꯇ ꯁꯤꯡ ꯆꯟꯕꯗꯨꯇ ꯅꯠꯇꯅ ꯑꯩꯈꯣꯏꯒꯤ ꯃꯃꯥꯡꯗ ꯅꯣꯡꯃꯥꯏꯖꯤꯡ ꯆꯤꯡ ꯂꯩ ꯅꯣꯡꯃꯥꯏꯖꯤꯡ ꯆꯤꯡꯁꯤꯗ ꯑꯩꯅ ꯄꯥꯈꯪ ꯐꯥꯔꯛꯄ ꯃꯇꯝꯗ ꯅꯣꯡꯃꯥꯏꯖꯤꯡ ꯆꯤꯡꯁꯦ ꯌꯦꯡꯅꯤꯡꯃꯟꯒꯤꯗꯅ ꯑꯩꯈꯣꯏ ꯑꯅꯤ ꯑꯍꯨꯝ ꯍꯧꯅꯔꯒ ꯆꯤꯡꯗꯣꯟꯗ ꯇꯝꯅ ꯀꯥꯔꯨꯔꯒ ꯀꯨꯝꯊꯔꯛꯄ ꯃꯇꯝꯗ ꯑꯦ ꯍꯟꯕꯗꯗꯤ ꯑꯥ ꯑꯁꯝꯕꯗ ꯆꯠꯈ꯭ꯔꯁꯤ ꯍꯥꯏꯔꯒ ꯑꯩꯈꯣꯏꯅ ꯂꯝꯕꯤꯒꯤ ꯅꯥꯊꯩꯔꯒ ꯆꯤꯡ ꯁꯣꯠꯀꯠꯇ ꯅꯥꯟꯊꯔ ꯅꯥꯟꯊꯔ ꯁꯨꯝ ꯂꯥꯛꯄꯗ ꯅꯥꯀꯟꯗꯨꯗ ꯎꯃꯪ ꯑꯃ ꯂꯩ ꯎꯃꯪꯗꯨꯗ ꯄꯣꯞ ꯄꯣꯞ ꯄꯣꯞ ꯄꯣꯞ ꯐꯨꯕ ꯃꯈꯣꯟ ꯇꯥꯏ ꯄꯣꯞ ꯄꯣꯞ ꯐꯨꯔꯤꯁꯦ ꯀꯔꯤꯅꯣ ꯑꯩꯈꯣꯏꯅ ꯑꯅꯤꯍꯨꯝꯅ ꯍꯪꯅꯕ ꯃꯇꯝꯗ ꯍꯥꯏꯅꯕ ꯃꯇꯝꯗ ꯑꯦ ꯃꯁꯤꯗ ꯀꯩ ꯂꯩꯕꯖꯥꯠꯅꯤ ꯑꯗꯨꯅ ꯃꯐꯝ ꯑꯁꯤꯗ ꯆꯪꯉꯛꯀꯅꯨ ꯍꯥꯏꯔꯤꯝꯅꯤ ꯑꯗꯨꯅ ꯃꯁꯣꯝꯗ ꯆꯪꯍꯜꯂꯔꯣꯏꯁꯤ ꯑꯩꯈꯣꯏ ꯅꯥꯊꯩꯔꯒ ꯑꯩꯈꯣꯏꯅ ꯂꯥꯛꯄ ꯃꯇꯝꯗ ꯊꯋꯥꯏ ꯑꯁꯦ ꯑꯁ ꯁꯤꯕꯨ ꯁꯤꯔꯝꯒꯅꯤꯗ ꯍꯥꯏꯅ ꯈꯜꯂꯒ ꯑꯩꯈꯣꯏ ꯅꯥꯊꯩꯔꯕ ꯅꯥꯟꯗꯔ ꯅꯥꯟꯗꯔ ꯂꯥꯛꯄꯁꯤ ꯇꯝꯄꯥꯛ ꯌꯧꯕ ꯃꯇꯝꯗ ꯄꯨꯛꯅꯤꯡꯁꯦ ꯏꯪ ꯇꯞꯇꯅ ꯅꯨꯡꯉꯥꯏꯅ ꯌꯨꯝ ꯌꯧꯔꯛꯈꯤ